ꯍꯂꯣ ꯁꯤ ꯃꯣꯔꯦꯒꯤ ꯍꯦꯟꯗꯤꯀ꯭ꯔꯥꯐꯀꯤ ꯄꯣꯠꯆꯩ ꯀꯩ ꯀꯩ ꯌꯣꯟꯕꯗꯨ ꯅꯠꯇ꯭ꯔꯣ ꯑꯣ ꯀꯧꯅꯥꯅ ꯁꯥꯕ ꯐꯛꯀꯨꯝꯕ ꯑꯩꯈꯣꯏꯒꯤ ꯇꯨꯄꯤꯒꯨꯝꯕ ꯂꯧꯒꯦ ꯇꯧꯕ ꯃꯃꯜ ꯀꯌꯥ ꯀꯌꯥ ꯄꯤꯔꯤꯒꯦ ꯑꯗꯨ ꯀꯧꯅꯥ ꯐꯛꯇꯨꯅ ꯀꯌꯥ ꯄꯤꯔꯤꯕꯒꯦꯅꯦ ꯃꯥꯒꯤ ꯀ꯭ꯋꯥꯂꯤꯇꯤ ꯐꯕ ꯐꯠꯇꯕ ꯂꯩꯕ ꯅꯠꯇ꯭ꯔꯣ ꯑꯣ ꯑꯗꯨ ꯃꯥꯒꯤ ꯇꯨꯄꯤꯗꯨꯅ ꯀꯌꯥ ꯀꯌꯥ ꯄꯤꯔꯤ ꯖꯥꯠꯅꯣ ꯑꯣ ꯐꯔꯦ ꯐꯔꯦ ꯑꯗꯨꯗꯤ ꯍꯌꯦꯡ ꯂꯥꯛꯑꯒꯦ